ꯍꯜꯂꯣ

ꯑꯣ ꯑꯣ ꯍꯣꯏ ꯍꯣꯏ ꯃꯥꯅꯤ ꯃꯥꯅꯤ ꯅꯪ ꯌꯨꯝ ꯃꯄꯨꯗꯨꯔꯣ ꯑꯁ ꯑꯩꯗꯣ ꯅꯪꯒꯤ ꯅꯪꯒꯤ ꯐꯣꯟ ꯅꯝꯕꯔꯗꯣ ꯑꯩꯗꯣ ꯁꯦꯕ ꯇꯧꯗ꯭ꯔꯤꯕ ꯑꯗꯨꯒꯤꯗꯃꯛꯇ ꯈꯪꯗ꯭ꯔꯤꯕ ꯁꯤꯗꯨ ꯅꯪꯒꯤ ꯅꯝꯕꯔꯔꯥ ꯑꯥ ꯑꯁ ꯅꯪꯒꯤ ꯌꯨꯝꯗꯨ ꯑꯁ ꯑꯁꯤ ꯁꯤꯃꯦꯟꯒ ꯁꯤꯃꯦꯟꯒ ꯕ꯭ꯔꯤꯛꯇꯨ ꯑꯗꯨꯗꯨ ꯌꯥꯗ꯭ꯔꯦꯅꯦ ꯎꯝ ꯗꯤꯃꯥꯄꯨꯔꯗ ꯗꯤꯃꯥꯄꯨꯔꯗꯒꯤ ꯄꯨꯔꯛꯀꯗꯕꯗꯣ ꯑꯗꯨꯗꯨ ꯂꯝꯕꯤꯗꯨ ꯕꯟ ꯂꯦꯟ ꯏꯁꯂꯥꯏꯗꯇꯨꯅ ꯕ꯭ꯂꯣꯛ ꯇꯧꯈ꯭ꯔꯕ ꯑꯗꯨꯒꯤꯗꯃꯛꯇ ꯑꯗꯨꯝ ꯄꯨꯔꯛꯄ ꯌꯥꯗ꯭ꯔꯕ ꯑꯗꯨꯒꯤꯗꯃꯛꯇ ꯈꯔ ꯉꯥꯏꯕ ꯇꯥꯔꯦꯅꯦ ꯅꯪ ꯌꯥꯕ꯭ꯔꯥ ꯑꯁ ꯑꯗꯨ ꯂꯝꯕꯤꯗꯨ ꯑꯗꯨꯝ ꯍꯧꯖꯤꯛꯇꯤ ꯂꯝꯕꯤꯗꯨ ꯑꯗꯨꯝ ꯌꯥꯈ꯭ꯔꯦ ꯍꯥꯏꯔꯗꯤ ꯆꯠꯂꯒ ꯂꯣꯗ ꯑꯅꯤꯒꯨꯝꯕ ꯄꯨꯔꯒꯀꯣ ꯍꯥꯏꯕꯗꯤ ꯅꯪꯒꯤꯗꯨ ꯀꯔꯤ ꯍꯥꯏꯁꯤꯔꯥ ꯑꯗꯨ ꯂꯝꯕꯤꯗꯨ ꯄꯨꯔꯒ ꯄꯨꯔꯛꯂꯒ ꯑꯁ ꯍꯥꯞꯄꯗꯨ ꯑꯇꯣꯞꯄ ꯃꯊꯛꯇ ꯕꯤꯜꯗꯤꯡ ꯇꯧꯕꯗꯨ ꯑꯗꯨꯗꯨ ꯗꯥꯏꯔꯦꯛ ꯅꯨꯃꯤꯠ ꯑꯃꯗ ꯇꯧꯗ꯭ꯔꯗꯤ ꯀꯔꯤ ꯍꯥꯏꯁꯤꯔꯥ ꯃꯣꯏꯗꯨ ꯐꯤꯛꯁ ꯇꯧꯗꯦꯕ ꯁꯝꯅꯗꯦꯕ ꯑꯗꯨꯒꯤꯗꯃꯛꯇ ꯅꯨꯃꯤꯠ ꯑꯃꯗ ꯄꯨꯂꯞ ꯇꯧꯒꯅꯤꯕ ꯑꯗꯨꯒꯤꯗꯃꯛꯇ ꯕꯥꯜꯂꯨꯒ ꯁꯤꯃꯦꯟꯗꯨ ꯋꯥꯠꯂꯗꯤ ꯌꯥꯔꯣꯏꯅꯦ ꯑꯗꯨ ꯑꯗꯨ ꯑꯗꯨꯝ ꯇꯧꯔꯁꯨ ꯑꯗꯨꯝ ꯃꯈꯥꯗꯨ ꯑꯗꯨꯝ ꯂꯣꯏꯁꯤꯟꯖꯒꯦ ꯍꯧꯖꯤꯛ ꯀꯥꯟ ꯌꯥꯏꯗꯅꯀꯣ ꯑꯗꯨ ꯑꯣꯏꯔꯗꯤ ꯅꯣꯏꯒꯤ ꯄꯦꯟꯇꯤꯡꯗꯨ ꯀꯔꯤ ꯀꯂꯔꯅ ꯑꯣꯏꯅꯦꯕ ꯑꯗꯨ ꯅꯪ ꯀꯂꯔꯗꯨ ꯂꯧꯈ꯭ꯔꯕ꯭ꯔꯥ ꯅꯠꯇ꯭ꯔꯒ ꯑꯩꯕꯨ ꯂꯧꯋꯣ ꯍꯥꯏꯕ꯭ꯔꯥ ꯎꯝ ꯎꯝ ꯑꯁ ꯑꯗꯨ ꯑꯗꯨ ꯑꯣꯏꯔꯗꯤ ꯅꯪ ꯑꯩꯕꯨ ꯑꯩꯗꯤ ꯄꯩꯁꯥ ꯍꯧꯖꯤꯛ ꯑꯩꯒꯤ ꯑꯩ ꯑꯩꯉꯣꯟꯗ ꯂꯩꯇꯦꯅꯦ ꯅꯪ ꯖꯤ ꯄꯦ ꯇꯧꯕꯤꯒꯗ꯭ꯔꯥ ꯍꯣꯏ ꯍꯣꯏ ꯍꯣꯏ ꯎꯝ ꯁꯤ ꯅꯝꯕꯔꯗ ꯇꯧꯕꯤꯔꯣꯀꯣ ꯑꯗꯨꯗꯤ

ꯂꯤꯁꯤꯡ ꯑꯅꯤꯒꯨꯝꯕꯗꯤ ꯑꯗꯨꯝ ꯊꯥꯕꯤꯔꯝꯃꯣ ꯑꯗꯨꯒ ꯑꯋꯥꯠꯄꯗꯤ ꯑꯩꯅ ꯑꯃꯨꯛꯀ ꯅꯪꯕꯨ ꯍꯥꯏꯖꯒꯦ ꯎꯝ